ꯑꯩꯅ ꯌꯥꯝꯅ ꯄꯥꯝꯖꯕ ꯑꯦꯛꯇꯔꯗꯤ ꯑꯦꯛꯇꯔꯗꯤ ꯁꯜꯃꯥꯟ ꯈꯥꯟ ꯌꯥꯝ ꯄꯥꯝꯃꯦ ꯑꯗꯨꯒ ꯃꯥ ꯄꯥꯝꯃꯤꯕꯩ ꯃꯔꯝꯁꯤꯅ ꯃꯥꯗꯤ ꯃꯐꯝ ꯈꯨꯗꯤꯡꯃꯛꯇ ꯃꯇꯦꯡ ꯌꯥꯝꯅ ꯄꯥꯡꯉꯦ ꯃꯇꯦꯡ ꯌꯥꯝ ꯄꯥꯝꯃꯦ ꯄꯥꯡꯉꯦ ꯃꯤꯒꯤ ꯑꯗꯨꯒ ꯕꯖꯔꯪꯒꯤ ꯚꯥꯏꯖꯥꯟ ꯐꯤꯂꯝꯅꯕꯨ ꯕꯖꯔꯪꯒꯤ ꯚꯥꯏꯖꯥꯟ ꯍꯥꯏꯁꯦ ꯃꯥꯅ ꯃꯦꯟ ꯀꯦꯔꯛꯇꯔꯁꯦ ꯌꯥꯝ ꯄꯥꯝꯃꯦ ꯑꯩꯅ ꯄꯝꯕꯩ ꯍꯥꯏꯁꯦ ꯐꯖꯩꯌꯦꯕ ꯌꯥꯝꯅ ꯐꯤꯂꯝꯗꯨꯗ ꯑꯗꯨꯅ ꯃꯔꯝ ꯑꯣꯏꯔꯒ ꯑꯩꯅ ꯁꯜꯃꯥꯟ ꯈꯥꯟꯁꯦ ꯊꯑꯣꯏꯀꯤ ꯄꯥꯝꯖꯕꯅꯤ